ꯁꯥꯔꯀꯥꯔꯒꯤ ꯁ꯭ꯀꯨꯜꯁꯤꯡꯗ ꯃꯤꯗ ꯗꯦ ꯃꯤꯜ ꯑꯐꯕ ꯃꯆꯤ ꯑꯣꯏꯕ ꯆꯤꯟꯖꯥꯛ ꯃꯈꯜ ꯁꯨꯅ ꯄꯤꯖꯩ ꯃꯔꯝ ꯑꯁꯤꯅ ꯁꯥꯇ꯭ꯔꯁꯤꯡ ꯍꯛꯆꯥꯡ ꯐꯕ ꯍꯦꯟꯒꯠꯍꯜꯂꯤ ꯑꯃꯗꯤ ꯅꯨꯡꯇꯤꯒꯤ ꯁ꯭ꯀꯨꯜ ꯂꯥꯛꯅꯤꯡꯕ ꯄꯣꯛꯍꯜꯂꯤ ꯂꯥꯏꯔꯤꯛ ꯂꯥꯏꯔꯤꯛ ꯄꯥꯕ ꯇꯝꯕꯗ ꯕ꯭ꯔꯦꯟ ꯐꯍꯜꯂꯤ ꯂꯩꯇ ꯂꯥꯏꯔꯕ ꯏꯃꯨꯡꯗꯁꯨ ꯌꯥꯝꯅ ꯀꯥꯟꯅꯩ ꯑꯃꯗꯤ ꯍꯛꯆꯥꯡ ꯆꯣꯛꯊꯕ ꯅꯥꯏꯍꯟꯗꯦ ꯄꯨꯟꯅ ꯑꯣꯖꯥ ꯁꯥꯇ꯭ꯔ ꯄꯨꯟꯅ ꯆꯥꯃꯤꯟꯅꯕꯅ ꯑꯣꯖꯥꯒ ꯁꯥꯇ꯭ꯔꯒ ꯂꯩꯅꯔꯤꯕ ꯃꯔꯤ ꯑꯗꯨꯁꯨ ꯅꯨꯡꯁꯤꯅꯕ ꯍꯦꯟꯒꯠꯍꯜꯂꯤ